ꯑꯧ ꯏꯆꯦ

ꯅꯨꯡꯉꯥꯏꯔꯤꯕꯣ ꯍꯟꯇꯛ ꯒꯥꯔꯗꯦꯟ ꯑꯅꯧꯕ ꯑꯃ ꯂꯩ ꯍꯥꯏꯌꯦ ꯀꯩꯅꯣꯒꯤ ꯀꯤꯍꯣꯝꯒꯤ ꯎꯝ ꯑꯗ ꯆꯠꯂꯨꯁꯤꯗꯅ ꯑꯩꯈꯣꯏ ꯃꯌꯥꯝ ꯇꯧꯔꯒ ꯐꯦꯝꯂꯤ ꯄꯨꯟ ꯄꯨꯟꯅ ꯆꯠꯂꯁꯦ ꯍꯥꯞꯁꯦ ꯌꯥꯏꯌꯦ ꯄꯨꯟꯅ ꯆꯠꯂꯁꯦ

ꯊꯣꯡꯉ ꯄꯨꯔꯁꯦ ꯆꯥꯛꯅ ꯊꯣꯡꯉꯁꯦ ꯑꯦꯟꯁꯥꯡꯅ ꯑꯥꯗ ꯊꯣꯡꯉꯒ ꯊꯨꯅ ꯊꯨꯅ ꯂꯣꯏꯔꯗꯤ ꯂꯥꯡꯕ ꯌꯥꯔꯦꯗꯅ ꯎꯝ ꯑꯃꯁꯨ ꯍꯥꯞꯄ ꯌꯥꯔꯦ

ꯑꯧ ꯏꯆꯦ ꯄꯥꯔꯇꯤ ꯑꯣꯏꯅ ꯄꯨꯟꯅ ꯆꯠꯂꯁꯦ ꯍꯟꯇꯛꯇꯤ ꯀꯥꯂꯦꯟ ꯁꯨꯇꯤ ꯃꯅꯨꯡꯗ ꯆꯠꯁꯦ ꯀꯥꯂꯦꯟ ꯁꯨꯇꯤꯒꯤ ꯑꯍꯥꯟꯕ ꯁꯟꯗꯦꯗ ꯎꯝ ꯑꯗꯨ ꯑꯣꯏꯔꯗꯤ ꯑꯉꯥꯡꯁꯨ ꯍꯔꯥꯎꯕ ꯎꯝ ꯑꯗꯣ ꯑꯦꯟꯁꯥꯡꯗꯤ ꯀꯔꯤ ꯀꯔꯤ ꯇꯧꯁꯦ ꯍꯥꯏꯅꯣ

ꯎꯝ ꯑꯗꯨꯒ ꯉꯥꯒ ꯊꯣꯡꯕꯒ ꯑꯗꯒꯤ ꯉꯥꯒ ꯌꯦꯟꯒꯗꯨꯅ ꯑꯥꯗ ꯊꯣꯡꯉꯁꯦ ꯑꯥ ꯏꯔꯣꯟꯕꯗꯨꯅ ꯀꯥꯝꯊꯣꯛꯑꯒ ꯄꯨꯔꯒ ꯎꯝ

ꯃꯥꯟꯅꯤ ꯃꯌꯥꯝ ꯄꯨꯔꯒ ꯂꯥꯡꯕꯝ ꯈꯪꯉꯣꯏ ꯀꯣꯟ ꯁꯦꯟꯅꯔꯤꯉꯥꯏꯗ

ꯑꯥ ꯑꯗꯨꯗ ꯑꯣꯏꯅ ꯆꯥꯛ ꯁꯤꯜꯂꯁꯦ

ꯎꯝ ꯎꯝ

ꯎꯝ ꯀꯥꯂꯦꯟ ꯁꯨꯇꯤꯁꯨ ꯀꯨꯏꯗ꯭ꯔꯦ ꯃꯊꯪ ꯍꯞꯇꯥꯗꯒꯤ ꯊꯥꯕ ꯍꯧꯔꯕꯅꯤꯅ ꯑꯍꯥꯟꯕ ꯁꯟꯗꯦꯗ ꯑꯗꯨꯝ ꯆꯠꯂꯨ ꯌꯥꯔꯦ

ꯑꯗꯨ ꯉꯜꯂꯗꯤ ꯒꯥꯔꯗꯦꯟ ꯑꯃꯅꯤꯗꯤ ꯆꯪꯂꯛꯁꯦ ꯀꯩꯒꯤꯅꯣꯗꯤ ꯑꯩꯈꯣꯏꯗꯤ ꯑꯝꯇ ꯆꯠꯇꯅ ꯆꯠꯊꯣꯔꯛꯄꯅꯤꯅ ꯈꯔ ꯆꯠꯍꯧꯗ꯭ꯔꯥꯗꯤ

ꯃꯥꯟꯅꯤ ꯉꯝꯅꯕ ꯍꯣꯠꯅꯔꯥ ꯂꯣꯏꯔꯦ ꯉꯥꯏꯅꯗꯕꯤ ꯄꯨꯡ ꯃꯇꯝ ꯆꯞ ꯆꯥꯅ ꯍꯥꯏꯅꯁꯤ ꯐꯤꯛꯁꯇ ꯃꯥꯟꯅꯤ ꯐꯤꯛꯁ ꯍꯥꯏꯅꯔꯒꯅꯦ ꯐꯤꯛꯁꯇ ꯌꯧꯔꯛꯇꯕ ꯃꯤꯗꯣ ꯉꯥ ꯃꯇꯨꯝ ꯍꯥꯞꯇꯕꯤ ꯇꯧꯅꯔꯁꯦꯕ

ꯐꯦꯝꯂꯤ ꯐꯦꯝꯂꯤ ꯄꯨꯟꯅ ꯆꯠꯂꯕꯅꯤꯅ ꯑꯗꯨꯝ ꯈꯔꯗꯤ ꯌꯥꯝꯒꯦ ꯍꯥꯏꯔꯛꯑꯅꯤ ꯏꯁꯥꯒꯤ ꯒꯥꯔꯤꯅ ꯐꯅꯤꯗ ꯑꯥ ꯑꯗꯨꯅ ꯐꯅꯤ ꯃꯥꯟꯅꯤ ꯑꯗꯨꯅ ꯅꯨꯡꯉꯥꯏꯅꯤ ꯏꯁꯥꯏ ꯎꯝ ꯏꯁꯥꯏ ꯏꯁꯥꯏꯒꯤ ꯒꯥꯔꯤꯁꯤꯅ ꯍꯦꯛ ꯍꯣꯔꯦꯟ ꯆꯠꯅꯤꯡꯕ ꯃꯐꯝ ꯆꯠꯄ ꯌꯥꯏꯗꯅ ꯎꯝ ꯎꯝ ꯑꯗꯣ ꯃꯊꯪ ꯃꯊꯪꯗꯤ ꯄꯥꯎ ꯍꯥꯏꯕꯤꯒꯔꯣ

ꯎꯝ ꯑꯗꯨꯒ ꯀꯣꯏꯔꯁꯤꯀꯣ ꯎꯝ ꯑꯍꯥꯟꯕ ꯁꯟꯗꯦꯗꯀꯣ ꯄꯨꯡ ꯁꯣꯏꯅꯗꯕꯤ ꯄꯨꯡ ꯅꯤꯄꯥꯜ ꯎꯝ ꯊꯝꯃꯦ ꯊꯝꯃꯦ ꯎꯝ ꯎꯝ ꯊꯝꯃꯦ ꯊꯝꯃꯦ